ꯍꯂꯣ ꯀꯦꯞ ꯗ꯭ꯔꯥꯏꯕꯔꯗꯣ ꯅꯠꯇ꯭ꯔꯣ ꯀꯨꯗꯧꯔꯒꯦ ꯍꯧꯖꯤꯐꯥꯎ ꯌꯧꯔꯛꯇ꯭ꯔꯤꯁꯤꯕꯣ ꯃꯥꯅꯤꯅꯦ ꯑꯩꯅꯤꯅꯦ ꯀꯌꯥꯝ ꯀꯨꯏꯔꯒꯦ ꯌꯦꯡꯉꯣ ꯑꯩꯅ ꯉꯥꯏꯔꯏꯁꯦ ꯍꯥꯏꯅꯈꯤꯕ ꯃꯇꯝꯗ ꯄꯨꯡ ꯑꯗꯨꯛꯇ ꯂꯥꯛꯑꯣ ꯍꯥꯏꯕ ꯅꯠꯇ꯭ꯔꯣ ꯄꯨꯡ ꯑꯩꯅ ꯇꯔꯥ ꯃꯈꯥꯏꯗ ꯂꯥꯛꯑꯣ ꯍꯥꯏꯕꯒ ꯍꯧꯖꯤꯛꯐꯥꯎ ꯂꯥꯛꯇ꯭ꯔꯤꯁꯦ ꯀꯩꯅꯣ ꯍꯧꯖꯤꯛ ꯄꯨꯡ ꯇꯔꯥꯃꯥꯊꯣꯏ ꯇꯥꯔꯦ ꯁꯣꯝꯗ ꯆꯠꯅꯒꯗ ꯊꯕꯛ ꯃꯌꯥꯝꯁꯤꯗꯤ ꯂꯣꯏꯅ ꯐꯦꯜ ꯑꯣꯏꯔꯦ ꯀꯃꯥꯏꯅ ꯇꯧꯔꯤꯅꯣ ꯅꯣꯏ ꯁꯥꯔꯕꯤꯁꯁꯤꯕꯣ ꯍꯣꯏ ꯁꯥꯎꯕꯤꯅꯣꯕꯨ ꯀꯩꯅꯣꯅꯦ ꯁꯣꯝꯗ ꯊꯕꯛ ꯅꯪꯅꯗ꯭ꯔꯤ ꯃꯌꯥꯝꯁꯤꯗꯤ ꯀꯩꯅꯣꯅꯦ ꯅꯣꯏ ꯀꯦꯞ ꯁꯥꯔꯕꯤꯁ ꯇꯧꯔꯒ ꯑꯗꯨꯃꯥꯏꯅ ꯃꯇꯝ ꯆꯪꯉꯗꯤ ꯀꯃꯥꯏꯅ ꯇꯧꯅꯤ ꯅꯣꯏ ꯃꯌꯥꯝꯒꯤ ꯁꯦꯕꯥ ꯀꯃꯥꯏꯅ ꯇꯧꯗꯣꯏꯅꯣ ꯑꯩꯈꯣꯏꯁꯨ ꯃꯇꯝꯗꯣ ꯅꯪꯅꯕꯅ ꯅꯣꯏꯗ ꯃꯇꯝ ꯐꯤꯛꯁ ꯇꯧꯔꯒ ꯍꯥꯏꯔꯦꯗꯅ ꯑꯗ ꯄꯨꯡꯈꯥꯏ ꯑꯃ ꯍꯦꯟꯅ ꯆꯣꯟꯊꯔꯒ ꯉꯥꯏꯔꯁꯤꯐꯥꯎꯗ ꯍꯧꯖꯤꯛꯐꯥꯎ ꯂꯥꯛꯇ꯭ꯔꯤꯁꯦ ꯀꯃꯥꯏꯅ ꯇꯧꯔꯤꯅꯣ ꯂꯣꯏꯅ ꯊꯕꯛꯁꯦ ꯐꯦꯜ ꯑꯣꯏꯔꯦ ꯑꯃ ꯅꯦꯛꯄ꯭ꯔꯁꯨ ꯅꯦꯛꯇ ꯅꯣꯏ ꯉꯥꯏ ꯂꯩꯔꯦ ꯑꯗꯨꯒ ꯍꯧꯖꯤꯛꯐꯥꯎ ꯃꯔꯣꯟ ꯃꯔꯤꯁꯨ ꯀꯔꯤꯝꯇ ꯍꯥꯏꯔꯛꯇꯦ ꯀꯃꯥꯏꯅ ꯇꯧ ꯍꯥꯏꯕꯅꯣ ꯁꯤꯕꯣ ꯅꯣꯏ ꯀꯦꯞꯁꯦ ꯀꯃꯥꯏꯅ ꯇꯧ ꯀꯃꯥꯏꯅ ꯁꯔꯕꯤꯁ ꯄꯤꯔꯤꯅꯣ ꯃꯌꯥꯝꯗ ꯁꯨꯃꯥꯏꯅꯁꯨꯝ ꯇꯧꯔꯒꯗꯤ ꯃꯌꯥꯝꯅ ꯅꯣꯏꯗ ꯊꯥꯖꯕ ꯊꯝꯃꯛꯈꯤꯗꯔ ꯌꯥꯔꯦ ꯌꯥꯔꯦ ꯊꯨꯅ ꯂꯥꯛꯑꯣ ꯑꯩ ꯁꯣꯝꯗ ꯉꯥꯏꯕꯗ ꯃꯇꯝ ꯌꯥꯝꯅ ꯆꯪꯉꯤꯀꯣ ꯊꯕꯛꯁꯨ ꯂꯣꯏꯅ ꯐꯦꯜ ꯑꯣꯏꯔꯦ ꯄꯨꯡ ꯇꯔꯥꯃꯥꯊꯣꯏꯗ ꯆꯠꯀꯗꯕ ꯄꯣꯠꯁꯦ ꯃꯇꯝꯁꯦ ꯌꯦꯡꯉꯣ ꯀꯌꯥꯝ ꯃꯥꯡꯉꯤꯅꯣ ꯌꯦꯡꯉꯣ ꯇꯔꯥꯃꯥꯊꯣꯏꯗ ꯆꯠꯀꯗꯕ ꯄꯣꯠꯇꯨ ꯇꯔꯥꯃꯈꯥꯏꯗ ꯂꯥꯛꯑꯣꯅ ꯍꯥꯏꯔꯦ ꯍꯧꯖꯤꯛ ꯇꯔꯥꯃꯥꯊꯣꯏ ꯌꯧꯁꯤꯜꯂꯛꯑꯦ ꯊꯕꯛꯁꯤ ꯂꯣꯏꯅ ꯐꯦꯜ ꯑꯣꯏꯔꯦꯕ ꯌꯥꯔꯣꯏ ꯌꯥꯔꯣꯏ ꯁꯨꯃꯥꯏꯅ ꯇꯧꯔꯗꯤ ꯃꯇꯨꯡ ꯃꯅꯥꯎ ꯃꯇꯨꯡ ꯃꯅꯥꯎ ꯅꯣꯏꯒꯤ ꯀꯦꯞꯁꯦ ꯑꯩ ꯊꯖꯕ ꯊꯝꯃꯔꯣꯏꯀꯣ